ꯕꯥꯏꯑꯣꯀꯦꯃꯤꯁꯇ꯭ꯔꯤꯒꯤ ꯁꯥꯇ꯭ꯔ ꯑꯃ ꯑꯣꯏꯅ ꯕꯥꯏꯑꯣꯀꯦꯃꯤꯁꯇ꯭ꯔꯤꯒꯤ ꯀꯥꯟꯅꯕ ꯑꯁꯤ ꯑꯩꯈꯣꯏꯅ ꯁꯝꯅ ꯍꯥꯏꯔꯕꯗ ꯈꯔ ꯄꯣꯏꯟ ꯈꯔ ꯄꯜꯂꯕꯗ ꯃꯦꯗꯤꯀꯦꯜ ꯑꯦꯟꯗ ꯍꯦꯜꯇ ꯃꯦꯗꯤꯀꯦꯜ ꯑꯦꯟꯗ ꯍꯦꯜꯇ ꯀꯤꯌꯥꯔꯗꯁꯨ ꯗꯔꯀꯥꯔ ꯇꯥꯔꯦ ꯑꯗꯨꯒ ꯕꯥꯏꯑꯣ ꯇꯦꯛꯅꯣꯂꯣꯖꯤ ꯑꯗꯒꯤ ꯑꯦꯒ꯭ꯔꯤꯀꯜꯆꯔ ꯑꯦꯟꯗ ꯐꯨꯗ ꯁꯥꯏꯟꯁ ꯑꯗꯒꯤ ꯏꯟꯚꯥꯏꯔꯣꯃꯦꯟꯇꯦꯜ ꯁꯥꯏꯟꯁ ꯔꯤꯁꯔꯁ ꯑꯦꯟꯗ ꯑꯦꯀꯥꯗꯃꯤ ꯑꯦꯀꯥꯗꯃꯤ ꯁꯤ ꯃꯁꯤ ꯈꯔꯁꯤꯅꯤ ꯑꯩꯈꯣꯏꯅ ꯃꯦꯗꯤꯀꯦꯜ ꯑꯦꯟꯗ ꯍꯦꯜ ꯀꯤꯌꯥꯔꯗ ꯑꯩꯈꯣꯏꯅ ꯍꯥꯏꯅꯤꯡꯉꯤꯁꯤꯅ ꯗ꯭ꯔꯒ ꯗꯤꯕ꯭ꯂꯞꯃꯦꯟꯒꯤꯗ ꯑꯗꯒꯤ ꯑꯩꯈꯣꯏꯅ ꯀꯩꯅꯣꯒꯤ ꯑꯩꯈꯣꯏꯒꯤ ꯕꯥꯏꯑꯣꯀꯦꯃꯤꯁꯇ꯭ꯔꯤꯅ ꯑꯩꯈꯣꯏꯒꯤ ꯀꯩꯅꯣꯒꯤ ꯑꯩꯈꯣꯏ ꯑꯦꯟꯖꯥꯏꯝꯒꯨꯝꯕ ꯔꯤꯁꯤꯞꯇꯔꯒꯨꯝꯕ ꯑꯗꯒꯤ ꯗꯤ ꯑꯦꯟ ꯑꯦ ꯒꯨꯝꯕ ꯇꯧꯕꯗ ꯑꯩꯈꯣꯏꯒꯤ ꯗ꯭ꯔꯒꯁꯤꯅ ꯀꯃꯥꯏꯅ ꯑꯩꯈꯣꯏꯁꯦ ꯗ꯭ꯔꯒ ꯗꯣꯁꯁꯦ ꯀꯌꯥꯝꯅ ꯊꯥꯛꯀꯅꯤ ꯑꯩꯈꯣꯏꯒꯤ ꯀꯃꯥꯏꯅ ꯀꯌꯥꯝꯅ ꯇꯧꯔꯒ ꯑꯩꯈꯣꯏꯒꯤ ꯃꯤꯑꯣꯏꯕꯗ ꯀꯃꯥꯏꯅ ꯁꯤꯖꯤꯟꯅꯒꯅꯤ ꯍꯥꯏꯕꯒꯤ ꯀꯥꯟꯅꯕ ꯄꯤꯔꯦ ꯑꯗꯨꯒ ꯕꯥꯏꯑꯣ ꯇꯦꯛꯅꯣꯂꯣꯖꯤ ꯂꯥꯏꯟꯗꯅ ꯀꯩꯅꯣ ꯑꯩꯈꯣꯏꯒꯤ ꯕꯥꯏꯑꯣ ꯇꯦꯛꯅꯣꯂꯣꯖꯤꯒꯤ ꯂꯥꯏꯟꯗꯅ ꯑꯩꯈꯣꯏꯒꯤ ꯄꯠꯊ ꯄꯨꯝꯊꯔꯛꯂꯤꯕ ꯄꯣꯠꯁꯤꯡ ꯑꯁꯤ ꯑꯩꯈꯣꯏꯅ ꯀꯃꯥꯏꯅ ꯇꯧꯔꯒ ꯁꯤꯖꯤꯟꯅꯒꯗꯒꯦ ꯍꯥꯏꯕꯗꯣ ꯑꯩꯈꯣꯏ ꯑꯩꯈꯣꯏ ꯀꯃꯥꯏꯅ ꯇꯧꯔꯒ ꯁꯤꯖꯤꯟꯅꯒꯦ ꯍꯥꯏꯔ ꯀꯥꯟꯗ ꯃꯥꯅ ꯀꯩꯀꯩ ꯄꯨꯊꯣꯛꯀꯦ ꯃꯥꯒꯤ ꯀꯃꯥꯏꯅ ꯄ꯭ꯔꯗꯛꯁꯤ ꯃꯥꯒꯤ ꯄꯨꯊꯣꯛꯀꯦ ꯍꯥꯏꯔ ꯀꯥꯟꯗ ꯐꯥꯔꯃꯥꯁꯤꯇꯤꯀꯦꯜꯂꯤ ꯑꯗꯒꯤ ꯕꯥꯏꯑꯣ ꯐꯤꯜꯁ ꯑꯣꯏꯅ ꯑꯗꯨꯒ ꯑꯦꯟꯖꯥꯏꯝ ꯑꯣꯏꯅ ꯄꯨꯊꯣꯛꯑꯦ ꯍꯥꯏꯔꯦ ꯑꯗꯨꯒ ꯑꯩꯈꯣꯏꯒꯤ ꯑꯦꯒ꯭ꯔꯤꯀꯜꯆꯔ ꯑꯦꯟꯗ ꯐꯨꯗ ꯁꯥꯏꯟꯁꯀꯤ ꯃꯇꯥꯡꯗꯅ ꯑꯩꯈꯣꯏꯒꯤ ꯅ꯭ꯌꯨꯇ꯭ꯔꯤꯁꯟꯒꯨꯝꯕ ꯑꯗꯒꯤ ꯐꯨꯗ ꯇꯦꯛꯅꯣꯂꯣꯖꯤꯒꯨꯝꯕꯗ ꯂꯩꯔꯦ ꯑꯩꯈꯣꯏꯅ ꯅ꯭ꯌꯨꯇ꯭ꯔꯤꯁꯟ ꯇꯝꯕ ꯃꯇꯝꯗ ꯑꯩꯈꯣꯏꯅ ꯀꯩꯅꯣ ꯑꯩꯈꯣꯏꯅ ꯃꯅꯨꯡ ꯍꯨꯠꯆꯤꯟꯅ ꯌꯦꯡꯖꯤꯜꯂꯨ ꯃꯇꯝꯗ ꯑꯩꯈꯣꯏꯒꯤ ꯀꯩꯅꯣꯒꯤ ꯅ꯭ꯌꯨꯇ꯭ꯔꯦꯟꯁꯤꯡꯁꯦ ꯑꯩꯈꯣꯏꯅ ꯂꯧꯁꯤꯟꯕ ꯑꯗꯨꯒ ꯑꯩꯈꯣꯏꯒꯤ ꯌꯨꯇꯤꯂꯥꯏꯖ ꯇꯧꯕꯁꯦ ꯑꯩꯈꯣꯏꯅ ꯑꯩꯈꯣꯏꯒꯤ ꯍꯛꯆꯥꯡ ꯑꯃꯁꯨꯡ ꯑꯩꯈꯣꯏꯒꯤ ꯑꯩꯈꯣꯏ ꯕꯣꯗꯤꯗ ꯀꯥꯟꯅꯕꯗꯣ ꯑꯗꯨ ꯎꯠꯂꯦ ꯑꯗꯨꯒ ꯐꯨꯗ ꯇꯦꯛꯅꯣꯂꯣꯖꯤꯗꯅ ꯑꯩꯈꯣꯏꯅ ꯑꯩꯈꯣꯏꯅ ꯕꯥꯏꯌꯣꯀꯦꯃꯤꯁꯇ꯭ꯔꯤꯅ ꯒꯥꯏꯗ ꯇꯧꯋꯦ ꯀꯩꯒꯤꯗ ꯑꯩꯈꯣꯏꯒꯤ ꯆꯤꯟꯖꯥꯛ ꯀꯩꯀꯥꯁꯦ ꯀꯃꯥꯏꯅ ꯀꯟꯈꯠꯂꯒ ꯀꯟꯖꯤꯜꯂꯒ ꯊꯝꯒꯗꯒꯦ ꯍꯥꯏꯕꯒꯤ ꯑꯗꯒꯤ ꯑꯩꯈꯣꯏꯒꯤ ꯑꯩꯈꯣꯏꯒꯤ ꯅ꯭ꯌꯨꯇ꯭ꯔꯤꯁꯅꯦꯜ ꯐꯔꯇꯤꯀꯦꯜꯁꯦ ꯑꯩꯈꯣꯏꯅ ꯀꯃꯥꯏꯅ ꯄ꯭ꯔꯣꯁꯦꯁ ꯐꯣꯔꯇꯤꯀꯦꯁꯟꯁꯦ ꯑꯩꯈꯣꯏꯅ ꯀꯃꯥꯏꯅ ꯄ꯭ꯔꯣꯁꯦꯁ ꯄ꯭ꯔꯣꯁꯦꯁ ꯇꯧꯒꯗꯒꯦ ꯍꯥꯏꯒꯗꯕꯗꯣ ꯑꯗꯨꯒ ꯏꯟꯚꯥꯏꯔꯣꯟꯃꯦꯟꯇꯦꯜ ꯁꯥꯏꯟꯁꯀꯤ ꯃꯇꯥꯡꯗꯅ ꯀꯩꯅꯣ ꯑꯩꯈꯣꯏꯅ ꯕꯥꯏꯑꯣ ꯔꯦꯃꯤꯗꯤꯁꯟ ꯑꯗꯨ ꯅꯠꯇ꯭ꯔꯒ ꯑꯩꯈꯣꯏ ꯀ꯭ꯂꯥꯏꯃꯦꯠ ꯆꯦꯟꯖꯀꯤ ꯃꯇꯥꯡꯗ ꯇꯝꯃꯦ ꯏꯟꯚꯥꯏꯔꯣꯟꯃꯦꯟꯇꯦꯜ ꯁꯥꯏꯟꯁꯇꯅ ꯑꯗꯒꯤ ꯕꯥꯏꯑꯣ ꯕꯥꯏꯑꯣ ꯔꯦꯃꯤꯗꯤꯑꯦꯁꯟꯗꯅ ꯑꯩꯈꯣꯏꯅ ꯍꯥꯏꯅꯤꯡꯂꯤꯁꯤ ꯀꯔꯤꯅꯣ ꯍꯥꯏ ꯀꯥꯟꯗ ꯑꯩꯈꯣꯏꯅ ꯄꯨꯂꯨꯇꯦꯟꯕꯨ ꯑꯩꯈꯣꯏꯅ ꯀꯃꯥꯏꯅ ꯀꯩꯅꯣ ꯄꯨꯂꯨꯇꯦꯟꯁꯤ ꯑꯩꯈꯣꯏꯅ ꯗꯤꯒ꯭ꯔꯦꯗ ꯇꯧꯔꯒ ꯊꯝꯕꯒꯤ ꯃꯇꯥꯡꯗ ꯔꯤꯌꯦꯛꯁꯟ ꯊꯣꯛꯍꯟꯕꯒꯤ ꯃꯇꯥꯡꯗ ꯇꯝꯃꯦ ꯑꯩꯈꯣꯏꯅ ꯀꯩꯅꯣꯒꯤ ꯁꯣꯏꯜꯒꯨꯝꯕ ꯏꯁꯤꯡꯒꯨꯝꯕ ꯅꯨꯡꯁꯤꯠꯀꯨꯝꯕꯁꯦ ꯑꯩꯈꯣꯏꯅ ꯀꯩꯅꯣꯒꯤ ꯏꯟꯚꯥꯏꯔꯣꯟꯃꯦꯟꯇꯦꯜꯗ ꯀꯃꯥꯏꯅ ꯁꯦꯡꯅ ꯊꯝꯒꯗꯒꯦ ꯌꯥꯝ ꯂꯨꯅ ꯅꯥꯟꯅ ꯊꯝꯒꯗꯒꯦ ꯍꯥꯏꯕꯒꯤ ꯃꯇꯥꯡꯗ ꯑꯩꯈꯣꯏꯅ ꯕꯥꯏꯑꯣ ꯔꯤꯃꯤꯗꯤꯌꯦꯁꯟꯗ ꯇꯝꯃꯦ ꯑꯗꯨꯒ ꯀ꯭ꯂꯥꯏꯃꯦꯠ ꯀ꯭ꯂꯥꯏꯃꯦꯠ ꯆꯦꯟꯖꯀꯤ ꯃꯇꯥꯡꯗꯅ ꯑꯩꯈꯣꯏꯅ ꯇꯝꯂꯤꯁꯦ ꯑꯩꯈꯣꯏꯒꯤ ꯑꯩꯈꯣꯏꯒꯤ ꯀꯩꯅꯣ ꯀ꯭ꯂꯥꯏꯃꯦꯠꯁꯦ ꯑꯗꯨꯝ ꯆꯥꯡ ꯅꯥꯏꯅ ꯔꯤꯗꯝ ꯅꯥꯏꯅ ꯆꯦꯟꯖ ꯇꯧꯔꯛꯄꯅ ꯑꯩꯈꯣꯏꯅ ꯑꯩꯈꯣꯏꯒꯤ ꯀꯥꯔꯕꯣꯟ ꯁꯥꯏꯀ꯭ꯂꯤꯛ ꯃꯇꯥꯡꯗ ꯑꯩꯈꯣꯏꯁꯦ ꯆꯦꯟꯖ ꯀꯥꯔꯕꯣꯟ ꯁꯥꯏꯀ꯭ꯂꯤꯡꯗ ꯑꯩꯈꯣꯏꯒꯤ ꯁꯣꯏꯔꯛꯄ ꯈꯣꯠꯄ ꯑꯗꯨꯝꯕꯒꯤ ꯑꯗꯨꯒꯤ ꯃꯇꯥꯡꯗ ꯇꯝꯃꯦ ꯔꯤꯁꯔꯁ ꯑꯦꯟꯗ ꯑꯥꯔ ꯀꯦ ꯃꯦꯗꯤꯌꯥꯒꯤ ꯃꯇꯥꯡꯗꯅ ꯑꯩꯈꯣꯏꯅ ꯕꯦꯁꯤꯛ ꯁꯥꯏꯟꯁ ꯑꯩꯈꯣꯏꯒꯤ ꯕꯦꯁꯤꯛ ꯁꯥꯏꯟꯁꯀ ꯏꯗꯨꯀꯦꯁꯟꯒꯤ ꯃꯇꯥꯡꯗ ꯇꯝꯃꯦ ꯑꯗꯒꯤ ꯕꯦꯁꯤꯛ ꯁꯥꯏꯟꯁꯇ ꯍꯥꯏꯅꯤꯡꯂꯤꯁꯦ ꯀꯩꯅꯣ ꯍꯥꯏꯀꯥꯟꯗ ꯑꯩꯈꯣꯏꯒꯤ ꯑꯩꯈꯣꯏꯒꯤ ꯃꯣꯂꯤꯀꯨꯂꯔ ꯂꯦꯕꯦꯜꯗ ꯂꯥꯏꯐꯁꯦ ꯀꯃꯥꯏꯅ ꯂꯥꯏꯐꯁꯦ ꯀꯃꯥꯏꯅ ꯒ꯭ꯌꯥꯟ ꯇꯥꯒꯗꯒꯦ ꯍꯥꯏꯕꯒꯤ ꯃꯇꯥꯡꯗ ꯑꯩꯈꯣꯏꯅ ꯕꯦꯁꯤꯛ ꯁꯥꯏꯟꯁꯀꯤꯗ ꯇꯝꯃꯦ ꯑꯗꯨꯒ ꯏꯗꯨꯀꯦꯁꯟꯒꯤ ꯃꯇꯥꯡꯗꯅ ꯑꯩꯈꯣꯏꯅ ꯕꯥꯏꯑꯣꯂꯣꯖꯤꯀꯦꯜ ꯁꯤꯁꯇꯦꯝꯁꯦ ꯑꯩꯈꯣꯏꯅ ꯀꯃꯥꯏꯅ ꯇꯧꯔꯒ ꯅꯣꯂꯦꯖ ꯑꯩꯈꯣꯏꯒꯤ ꯈꯪꯖꯤꯟꯒꯗꯕꯁꯦ ꯁꯤꯒꯤ ꯃꯇꯥꯡꯗ ꯇꯝꯃꯦ